ꯑꯩꯈꯣꯏꯒꯤ ꯁꯣꯁꯦꯜ ꯀꯜꯆꯔꯦꯜꯁꯦ ꯄꯥꯎꯗ ꯈꯟꯅꯕꯁꯤ ꯂꯩ ꯃꯁꯤꯒꯤ ꯄꯥꯎ ꯈꯟꯅꯕꯁꯤ ꯑꯩꯈꯣꯏꯒꯤ ꯀꯝꯃꯨꯅꯤꯇꯤ ꯑꯃꯒꯤ ꯁꯣꯠꯊꯕ ꯃꯥꯒꯤ ꯀꯜꯆꯔ ꯃꯥꯒꯤ ꯃꯌꯥꯝꯁꯤꯡ ꯑꯁꯤ ꯇ꯭ꯔꯦꯗꯤꯁꯅꯦꯜ ꯃꯌꯥꯝꯁꯤꯡ ꯑꯁꯤ ꯈꯟꯅꯩ ꯃꯁꯤꯒꯤ ꯁꯨꯝꯕꯁꯤ ꯑꯩꯈꯣꯏꯅ ꯃꯦꯗꯤꯌꯥꯗ ꯌꯥꯝ ꯊꯤꯅ ꯍꯥꯏꯂꯥꯏꯠ ꯇꯧꯋꯤ ꯃꯁꯤ ꯅꯤꯌꯨꯖ ꯄꯦꯄꯔꯗ ꯑꯣꯏꯒꯦꯔꯥ ꯑꯃꯗ ꯑꯣꯏꯒꯦꯔꯥ ꯁꯕꯀꯟꯁꯇꯦꯟꯂꯤ ꯃꯈꯣꯏꯁꯤꯡꯁꯦ ꯑꯩꯈꯣꯏꯅ ꯍꯥꯏꯂꯥꯏꯠ ꯇꯧꯕ ꯑꯃ ꯇꯧꯋꯤ ꯃꯁꯤ ꯁꯣꯁꯦꯜ ꯀꯜꯆꯔꯦꯜꯒꯤ ꯃꯇꯥꯡꯗ